ꯚꯥꯔꯠꯀꯤ ꯄꯨꯋꯥꯔꯤ ꯑꯁꯤ ꯁꯝꯂꯞꯅ ꯄꯟꯖꯔꯕꯗ ꯑꯍꯥꯟꯕꯗ ꯏꯟꯗꯤꯌꯥꯁꯤ ꯅꯤꯡꯈꯥ ꯇꯝꯅ ꯅꯨꯡꯉꯥꯏ ꯌꯥꯏꯐꯕ ꯀꯟꯇ꯭ꯔꯤ ꯑꯃ ꯑꯣꯏꯅ ꯂꯩꯔꯝꯃꯤ ꯑꯗꯨꯕꯨ ꯈꯪꯍꯧꯗꯅ ꯕ꯭ꯔꯤꯇꯤꯁ ꯆꯪꯁꯤꯜꯂꯛꯑꯒ ꯕ꯭ꯔꯤꯇꯤꯁꯅ ꯃꯇꯝ ꯈꯔ ꯑꯣꯠ ꯅꯩꯔꯒ ꯕ꯭ꯔꯤꯇꯤꯁꯀꯤ ꯃꯈꯥꯗ ꯏꯟꯗꯤꯌꯥꯁꯤ ꯄꯥꯜꯂꯝꯃꯤ ꯑꯗꯨꯕꯨ ꯃꯇꯝ ꯈꯔ ꯑꯃꯨꯛ ꯂꯩꯔꯒ ꯃꯍꯥꯇꯃ ꯒꯥꯟꯙꯤꯁꯤꯡ ꯃꯍꯥꯇꯃ ꯒꯥꯟꯙꯤꯅꯆꯤꯡꯕ ꯃꯤꯑꯣꯏꯁꯤꯡꯁꯤꯅ ꯏꯟꯗꯤꯌꯥ ꯑꯁꯤ ꯑꯀꯟꯕ ꯂꯥꯟ ꯁꯣꯛꯅꯔꯕ ꯃꯇꯨꯡꯗ ꯕ꯭ꯔꯤꯇꯤꯁꯀꯤ ꯃꯈꯨꯠꯇꯒꯤ ꯏꯟꯗꯤꯌꯥꯁꯤ ꯅꯤꯡꯈꯥ ꯇꯝꯍꯟꯈꯤ ꯍꯥꯏ ꯇꯥꯔꯦ